ꯍꯜꯂꯣ ꯑꯩ ꯑꯩ ꯇꯨꯔꯤꯁꯅꯦ ꯅꯣꯏꯒꯤ ꯕꯦꯝꯕꯨꯒ ꯀꯦꯟ ꯄ꯭ꯔꯗꯛꯀꯤꯗꯣ ꯍꯪꯅꯤꯡꯕ ꯀꯔꯤ ꯀꯔꯤ ꯌꯣꯟꯕ꯭ꯔꯥ ꯑꯩꯗꯣ ꯅꯥꯒꯥꯂꯦꯟꯗꯒꯤ ꯂꯥꯛꯑꯦ ꯁꯨꯁꯃꯤꯇꯥ

ꯍꯣꯏ ꯂꯧꯒꯦ ꯕꯥꯁꯀꯦꯠ ꯀꯨꯝꯕꯗꯤ ꯌꯣꯟꯕ꯭ꯔꯥ ꯎꯝ ꯎꯝ ꯎꯝ ꯑꯥ ꯕꯥꯁꯀꯦꯠꯒ ꯇꯦꯕꯜꯗꯨ ꯆꯥꯎꯕ꯭ꯔꯥ ꯄꯤꯛꯄ꯭ꯔꯥ ꯑꯥ ꯂꯥꯔꯖ ꯁꯥꯏꯖꯇꯨ ꯔꯦꯟꯖ ꯀꯌꯥꯒꯤ ꯂꯩꯕ꯭ꯔꯥꯀꯣ ꯍꯣꯏ ꯍꯣꯏ ꯑꯗꯣ ꯑꯆꯧꯕꯗꯨꯅ ꯄꯥꯝꯕ ꯎꯝ ꯄꯤꯁ ꯑꯅꯤꯒꯨꯝꯕ ꯎꯝ ꯎꯝ ꯕꯥꯁꯀꯦꯠꯇꯨꯅ ꯄꯤꯁ ꯇꯔꯥꯒꯨꯝꯕ ꯄꯥꯏꯒꯦ

ꯑꯥ ꯆꯥ

ꯑꯩ ꯌꯦꯡꯕ ꯂꯥꯛꯀꯦ ꯏꯁꯥꯅ ꯅꯣꯏꯒꯤ ꯑꯦꯗ꯭ꯔꯦꯁꯇꯨ ꯎꯝ ꯍꯣꯏ ꯍꯣꯏ ꯍꯣꯏ ꯌꯥꯏ ꯑꯗꯣ ꯑꯩ ꯌꯦꯡꯕ ꯂꯥꯛꯀꯦꯀꯣ

ꯌꯥꯏ ꯌꯥꯏ ꯍꯣꯏ ꯎꯝ ꯍꯣꯏ ꯍꯣꯏ ꯍꯣꯏ ꯌꯥꯝ ꯅꯨꯡꯉꯥꯏꯔꯦ ꯎꯝ